ꯔꯦꯗꯤꯌꯣ ꯇꯤ ꯚꯤ ꯄ꯭ꯔꯤꯟꯠꯗ ꯑꯩꯈꯣꯏꯅ ꯃꯦꯗꯤꯌꯥꯗ ꯇꯧꯕꯒꯨꯝ ꯃꯅꯤꯄꯨꯔꯤ ꯂꯣꯜ ꯑꯁꯤ ꯔꯦꯗꯤꯌꯣꯗ ꯀꯝꯃꯜꯂꯤ ꯑꯣꯏꯅ ꯑꯩꯈꯣꯏꯒꯤ ꯂꯣꯀꯦꯟ ꯁ꯭ꯇꯦꯁꯟꯁꯤꯡꯗ ꯃꯅꯤꯄꯨꯔꯤꯒꯤ ꯄꯣꯄꯨꯂꯦꯁꯟ ꯇꯥꯕꯁꯤꯡꯗ ꯑꯩꯈꯣꯏꯅ ꯅ꯭ꯌꯨꯁꯀꯨꯝꯕ ꯄꯥꯎꯒꯨꯝꯕ ꯁꯝꯅ ꯍꯥꯏꯔꯀꯥꯟꯗ ꯇꯔꯦꯠ ꯃꯈꯥꯏꯒꯤ ꯑꯌꯨꯛꯀꯤ ꯅꯨꯃꯤꯗꯥꯡꯒꯤ ꯑꯃꯗꯤ ꯀꯜꯆꯔꯦꯟ ꯄ꯭ꯔꯣꯒ꯭ꯔꯥꯝꯅꯆꯤꯡꯕ ꯍꯥꯏꯕꯗꯤ ꯑꯉꯥꯡꯁꯤꯡꯒꯤ ꯊꯧꯔꯝ ꯂꯤꯂꯥ ꯁꯨꯃꯥꯡ ꯂꯤꯂꯥ ꯑꯃꯗꯤ ꯑꯉꯥꯡꯁꯤꯡꯒꯤ ꯊꯧꯔꯝ ꯑꯃꯗꯤ ꯑꯦꯟꯇꯔꯇꯦꯟꯃꯦꯟ ꯁꯣ ꯀꯌꯥꯅꯥ ꯆꯤꯡꯕ ꯔꯦꯗꯤꯌꯣꯗ ꯑꯩꯈꯣꯏꯅ ꯃꯅꯤꯄꯨꯔꯤ ꯂꯣꯜ ꯑꯁꯤ ꯁꯤꯖꯤꯟꯅꯩ ꯑꯃꯗꯤ ꯇꯦꯂꯤꯚꯤꯖꯟꯒꯤ ꯄ꯭ꯔꯣꯒ꯭ꯔꯥꯝꯗ ꯑꯩꯈꯣꯏꯅ ꯂꯣꯀꯦꯜꯂꯤ ꯄꯥꯎ ꯈꯨꯗꯛ ꯈꯨꯗꯛꯀꯤ ꯑꯣꯏꯕ ꯅ꯭ꯌꯨꯁꯁꯤꯡ ꯇꯥꯍꯜꯂꯤ ꯑꯃꯗꯤ ꯗ꯭ꯔꯃꯥꯁꯤꯡ ꯇꯦꯂꯤꯚꯤꯖꯟꯒꯤ ꯈꯨꯊꯥꯡꯗ ꯃꯅꯤꯄꯨꯔꯤ ꯂꯣꯜ ꯑꯁꯤ ꯃꯤꯌꯥꯝꯗ ꯈꯪꯍꯜꯂꯤ ꯑꯃꯗꯤ ꯗꯤꯁꯀꯁꯟ ꯑꯋꯥꯔꯅ ꯆꯤꯡꯕ ꯑꯃꯗꯤ ꯗꯣꯀꯨꯃꯦꯟꯇꯔꯤ ꯐꯤꯂꯝꯁꯤꯡꯅ ꯆꯤꯡꯕ ꯂꯣꯀꯦꯟ ꯇꯦꯂꯤꯚꯤꯖꯟꯗ ꯃꯔꯨ ꯑꯣꯏꯅ ꯁ꯭ꯀꯥꯏ ꯇꯤꯚꯤꯗ ꯃꯅꯤꯄꯨꯔꯤꯒꯤ ꯆꯦꯟꯅꯦꯜ ꯑꯣꯏꯅ ꯃꯤꯌꯥꯝ ꯃꯅꯤꯄꯨꯔꯤꯒꯤ ꯑꯣꯗꯤꯌꯦꯟꯁꯀꯤꯗꯃꯛ ꯈꯜꯂꯒ ꯍꯥꯞꯄꯤꯔꯤ ꯑꯃꯗꯤ ꯄ꯭ꯔꯤꯟ ꯃꯦꯗꯤꯌꯥꯗ ꯅ꯭ꯌꯨꯁ ꯄꯦꯄꯔ ꯑꯃꯗꯤ ꯃꯦꯒꯥꯖꯤꯟꯅ ꯆꯤꯡꯕ ꯃꯅꯤꯄꯨꯔꯤ ꯂꯦꯡꯒꯣꯋꯦꯖ ꯑꯁꯤ ꯀꯃꯟꯂꯤ ꯑꯣꯏꯅ ꯁꯤꯖꯤꯟꯅꯩ ꯑꯃꯗꯤ ꯅ꯭ꯌꯨꯁꯇ ꯄꯣꯂꯤꯇꯤꯛꯁꯇꯥ ꯀꯜꯆꯔꯗ ꯑꯃꯗꯤ ꯁ꯭ꯄꯣꯔꯠꯅ ꯆꯤꯡꯕ ꯑꯁꯤꯅ ꯆꯤꯡꯕꯁꯤꯡꯗ ꯁꯤꯖꯤꯟꯅꯩ